ꯑꯥ ꯍꯜꯂꯣ ꯑꯣ ꯃꯥꯟꯅꯦ ꯀꯔꯤ ꯂꯧꯕꯤꯒꯗꯕꯅꯣ ꯑꯥ ꯀꯔꯤ ꯀꯔꯤ ꯍꯤꯗꯥꯛ ꯂꯧꯕꯤꯒꯗꯕꯅꯣ ꯑꯥ ꯃꯃꯟꯁꯦ ꯄꯨꯟꯅ ꯂꯧꯕꯤꯒꯗꯕ ꯑꯣꯏꯔꯕꯗꯤ ꯑꯩꯈꯣꯏ ꯈꯔ ꯑꯗꯨꯝ ꯑꯥ ꯇꯥꯖꯒꯅꯤ ꯄꯨꯟꯅ ꯂꯧꯕꯤꯒꯗꯕ ꯑꯣꯏꯔꯕꯗꯤ ꯈꯔ ꯑꯥ ꯐꯤꯐꯇꯤ ꯄꯥꯔꯁꯦꯟꯒꯨꯝꯕ ꯑꯗꯒꯤ ꯇ꯭ꯋꯦꯟꯇꯤ ꯄꯥꯔꯁꯦꯟꯒꯨꯝꯕ ꯑꯗꯨꯃꯥꯏꯅ ꯐꯪꯖꯒꯅꯤ ꯑꯗꯨ ꯀꯔꯝ ꯍꯥꯏꯅ ꯂꯧꯒꯗꯕꯅꯣ ꯃꯑꯣꯡꯗꯨ ꯑꯣ ꯃꯃꯤꯡꯁꯤꯡꯗꯨ ꯑꯥ ꯂꯤꯁ ꯑꯃꯗ ꯊꯥꯕꯤꯔꯛꯑꯣ ꯑꯗꯨꯒ ꯑꯧ ꯑꯥ ꯑꯩꯅ ꯉꯝꯕ ꯃꯑꯣꯡꯗ ꯑꯣꯏꯔꯗꯤ ꯍꯟꯊꯔꯒ ꯄꯤꯖꯒꯦ ꯀꯔꯤꯒꯨꯝꯕ ꯐꯤꯐꯇꯤ ꯄꯥꯔꯁꯦꯟ ꯅꯠꯇ꯭ꯔꯒ ꯇ꯭ꯋꯦꯟꯇꯤ ꯄꯥꯔꯁꯦꯟ ꯐꯥꯎꯗ ꯄꯤꯖꯒꯦꯕ ꯎꯝ ꯑꯥ ꯃꯃꯟ ꯍꯥꯏꯕꯁꯤ ꯐꯤꯐꯇꯤ ꯄꯥꯔꯁꯦꯟ ꯅꯠꯇ꯭ꯔꯒ ꯑꯥ ꯑꯩꯉꯣꯟꯗ ꯂꯩꯕ ꯇꯥꯔꯒꯅ ꯑꯥ ꯐꯤꯐꯇꯤ ꯄꯥꯔꯁꯦꯟꯗ ꯄꯤꯕ ꯌꯥꯔꯒꯅ ꯄꯤꯖꯒꯦ ꯇ꯭ꯋꯦꯟꯇꯤ ꯄꯥꯔꯁꯦꯟꯗ ꯅꯠꯇ꯭ꯔꯒ ꯇ꯭ꯋꯦꯟꯇꯤ ꯄꯥꯔꯁꯦꯟꯗ ꯄꯤꯖꯒꯦ ꯀꯔꯤꯒꯨꯝꯕ ꯂꯤꯁ ꯑꯗꯨ ꯊꯥꯔꯛꯂꯒ ꯌꯦꯡꯂꯒ ꯑꯗꯨꯒ ꯃꯔꯣꯜꯗꯨ ꯍꯥꯏꯖꯔꯛꯀꯦ ꯑꯩꯈꯣꯏ ꯎꯝ ꯑꯗꯨ ꯌꯦꯡꯂꯒ ꯍꯤꯗꯥꯛꯇꯨꯒꯤ ꯃꯃꯤꯡꯗꯨꯒꯤ ꯃꯇꯨꯡ ꯏꯟꯅ ꯁꯣꯝꯗ ꯇꯥꯕ ꯌꯥꯔꯒꯅ ꯇꯥꯔꯦ ꯌꯥꯗ꯭ꯔꯒꯅ ꯌꯥꯗꯕꯒꯤ ꯊꯣꯛꯄ ꯑꯗꯨ ꯀꯣꯟꯅ ꯑꯗꯨꯝ ꯈꯪꯍꯟꯖꯔꯛꯀꯦꯕ ꯑꯥ ꯑꯥ ꯀꯝꯃꯤꯁꯟ ꯍꯥꯏꯁꯤ ꯇ꯭ꯋꯦꯟꯇꯤ ꯄꯥꯔꯁꯦꯟ ꯐꯤꯐꯇꯤ ꯄꯥꯔꯁꯦꯟ ꯑꯗꯨꯃꯥꯏꯅ ꯑꯥ ꯌꯥꯎꯔꯝꯕ ꯇꯥꯔꯗꯤ ꯌꯦꯡꯂꯒ ꯑꯗꯨꯃꯥꯏꯅ ꯇꯧꯗꯅ ꯃꯔꯣꯜꯗꯨ ꯍꯥꯏꯔꯛꯀꯦ ꯂꯤꯁꯇꯨ ꯊꯥꯕꯤꯔꯛꯑꯣ ꯑꯩꯈꯣꯏ ꯂꯤꯁꯇꯨ ꯌꯦꯡꯂꯒ ꯃꯔꯣꯜ ꯍꯥꯏꯖꯔꯛꯀꯦ ꯎꯝ ꯑꯣ ꯐꯔꯦ ꯐꯔꯦ ꯊꯥꯕꯤꯔꯛꯑꯣ ꯑꯗꯨ ꯌꯦꯡꯂꯒ ꯍꯥꯏꯅꯔꯁꯤ